ꯃꯅꯤꯄꯨꯔꯤ ꯂꯣꯟ ꯑꯁꯤ ꯊꯥꯏꯅꯗꯤ ꯀꯌꯥ ꯆꯠꯅꯔꯝꯗꯦ ꯃꯔꯝꯗꯤ ꯈꯨꯡꯒꯪꯁꯤꯡ ꯑꯁꯤ ꯊꯥꯞꯅ ꯊꯥꯞꯅ ꯂꯩꯅꯕꯅ ꯑꯃꯒ ꯑꯃꯒ ꯐꯥꯎꯅꯕ ꯉꯝꯅꯗꯦ ꯑꯗꯨꯕꯨ ꯆꯍꯤ ꯑꯁꯨꯝ ꯆꯥꯎꯈꯠꯂꯛꯄꯅꯤꯅ ꯃꯤ ꯈꯨꯗꯤꯡꯃꯛ ꯇꯝꯄꯥꯛꯇ ꯂꯥꯛꯅꯕ ꯆꯥꯎꯈꯠꯂꯛꯄ ꯊꯤꯅꯔꯛꯄꯅ ꯃꯔꯝ ꯑꯣꯏꯔꯒ ꯃꯅꯤꯄꯨꯔꯤ ꯂꯣꯟ ꯑꯁꯤ ꯌꯥꯝꯅ ꯗꯔꯀꯥꯔ ꯑꯣꯏꯔꯛꯏ ꯃꯔꯝꯗꯤ ꯑꯃꯒ ꯖꯥꯠ ꯑꯃꯒ ꯀꯃ꯭ꯌꯨꯅꯤꯇꯤ ꯑꯃꯒ ꯐꯥꯎꯅꯅꯕꯒꯤ ꯂꯝꯕꯤ ꯑꯗꯨ ꯃꯅꯤꯄꯨꯔꯤꯅ ꯑꯣꯏꯔꯛꯄꯅ ꯃꯇꯝ ꯑꯣꯏꯔꯒ ꯃꯅꯤꯄꯨꯔꯤ ꯂꯣꯟ ꯑꯁꯤ ꯌꯥꯝꯅ ꯃꯔꯨ ꯑꯣꯏ ꯂꯣꯟ ꯑꯃꯒ ꯑꯃꯒ ꯐꯥꯎꯅꯔꯕꯗꯤ ꯅꯨꯡꯁꯤꯅꯕ ꯅꯠꯇ꯭ꯔꯒ ꯑꯔꯣꯟ ꯑꯊꯨꯞ ꯂꯣꯏꯅ ꯃꯥꯒꯤ ꯄꯨꯛꯅꯤꯡꯗ ꯐꯥꯎꯖꯕ ꯂꯣꯏꯅ ꯐꯣꯡꯗꯣꯛꯄ ꯉꯝꯃꯤ ꯑꯗꯨꯅ ꯃꯔꯝ ꯑꯣꯏꯔꯒ ꯃꯅꯤꯄꯨꯔꯤ ꯂꯣꯟ ꯑꯁꯤ ꯅꯣꯡꯃ ꯅꯣꯡꯃꯒꯤ ꯗꯔꯀꯥꯔ ꯑꯣꯏꯕ ꯑꯁꯨꯝ ꯍꯦꯟꯒꯠꯂꯛꯏ